ꯑꯩꯈꯣꯏꯗꯤ ꯑꯗꯨꯝ ꯖꯪꯒꯜ ꯑꯣꯏꯗ ꯂꯝ ꯂꯩꯕꯒꯤ ꯑꯉꯥꯡ ꯑꯣꯏꯔꯤꯉꯩꯗꯒꯤ ꯎꯆꯦꯛꯀꯨꯝꯕꯗꯤ ꯌꯥꯝ ꯎꯕꯅꯦꯅ ꯍꯧꯖꯤꯛꯇꯤ ꯍꯥꯏꯕꯗꯤ ꯑꯩꯈꯣꯏꯅ ꯎꯔꯒ ꯈꯪꯕ ꯎꯆꯦꯛꯇꯤ ꯑꯗꯨꯝ ꯑꯁꯤꯅꯦ ꯑꯁꯤꯅꯦ ꯍꯥꯏꯔꯒ ꯑꯗꯨꯝ ꯈꯪꯒꯅꯤ ꯑꯗꯨꯒ ꯎꯗ꯭ꯔꯗꯤ ꯑꯩꯈꯣꯏ ꯑꯅꯧꯕ ꯎꯆꯦꯛꯀꯨꯝꯕ ꯂꯥꯛꯂꯗꯤ ꯑꯩꯈꯣꯏꯅ ꯑꯗꯨꯝ ꯑꯗꯨ ꯎꯆꯦꯛꯀꯤꯗꯨ ꯑꯗꯨꯝ ꯑꯗꯨꯗ ꯂꯩꯔꯗꯤ ꯐꯣꯇꯣ ꯀꯥꯞꯂꯒ ꯒꯨꯒꯜ ꯑꯗꯨꯗ ꯑꯗꯨꯝ ꯁꯔꯆ ꯇꯧꯔꯒ ꯈꯪꯉꯦ ꯑꯗꯨꯒ ꯐꯤꯜ ꯒꯥꯏꯠꯀꯨꯝꯕꯗꯤ ꯀꯔꯤꯁꯨ ꯁꯤꯖꯤꯟꯅꯗꯦ ꯍꯥꯏꯕꯗꯤ ꯐꯤꯜ ꯒꯥꯏꯠ ꯑꯦꯞꯁ ꯑꯇꯣꯞꯄꯗ ꯀꯔꯤꯁꯨ ꯁꯤꯖꯤꯟꯅꯗꯦ ꯀꯔꯤꯒꯤ ꯍꯥꯏꯔꯗꯤ ꯑꯗꯨ ꯁꯤꯖꯤꯟꯅꯕ ꯍꯥꯏꯕꯗꯤ ꯚꯤꯂꯦꯖ ꯚꯤꯂꯦꯖꯀꯤ ꯃꯤꯅꯦꯅ ꯑꯗꯨ ꯑꯗꯨꯒꯨꯝꯕ ꯁꯤꯖꯤꯟꯅꯕꯗꯨ ꯃꯇꯝ ꯐꯪꯗꯦ ꯑꯗꯨꯒ ꯑꯩꯈꯣꯏꯅ ꯎꯕꯗꯤ ꯎꯕ ꯍꯧꯖꯤꯛ ꯖꯪꯒꯜꯗ ꯑꯗꯨꯝ ꯄꯪꯐꯪ ꯐꯪꯕ ꯎꯆꯦꯛꯈꯣꯏꯗꯤ ꯐꯖꯅ ꯈꯪꯉꯦ ꯐꯖꯅ ꯍꯥꯏꯕ ꯌꯥꯏ ꯑꯁꯤ ꯑꯁꯤꯅꯦ ꯑꯁꯤ ꯑꯁꯤꯅꯦ ꯍꯥꯏꯔꯒ ꯑꯗꯨ ꯑꯇꯣꯞꯄꯗꯤ ꯈꯪꯗꯦ ꯍꯥꯏꯕ ꯇꯥꯔꯦ ꯑꯗꯨꯒ ꯑꯩꯅ ꯈꯪꯕ ꯎꯆꯦꯛꯀꯤ ꯃꯤꯡꯗꯤ ꯃꯉꯥ ꯃꯉꯥꯒꯨꯝꯕ ꯂꯩꯌꯦ ꯑꯗꯨ ꯑꯗꯨꯗꯤ ꯑꯩꯈꯣꯏ ꯃꯉꯥꯒꯨꯝꯕꯗꯤ ꯐꯖꯅ ꯈꯪꯉꯦ ꯍꯥꯏꯗꯤ ꯑꯁꯤ ꯎꯆꯦꯛꯇꯤ ꯑꯁꯤ ꯇꯧꯕꯅꯤ ꯑꯁꯤꯅ ꯑꯁꯤ ꯆꯥꯕꯅꯦ ꯑꯁꯤꯅ ꯑꯁꯤꯒꯤ ꯀꯂꯔ ꯃꯆꯨ ꯃꯆꯨꯗꯨ ꯑꯁꯨꯃꯥꯏꯅ ꯂꯩꯌꯦ ꯍꯥꯏꯅꯗꯤ ꯂꯣꯏꯅ ꯈꯪꯉꯦ ꯑꯗꯨꯒ ꯎꯆꯦꯛ ꯌꯦꯡꯕꯁꯨ ꯌꯥꯝ ꯅꯨꯡꯉꯥꯏꯌꯦ ꯅꯨꯡꯉꯥꯏꯌꯦ ꯍꯥꯏꯕꯗꯤ ꯃꯣꯏꯅ ꯂꯥꯛꯂꯒ ꯆ꯭ꯌꯨ ꯆ꯭ꯌꯨ ꯇꯧꯔꯒ ꯑꯗꯨꯝ ꯐꯖꯅ ꯑꯩꯈꯣꯏꯅ ꯀꯔꯤ ꯀꯔꯥ ꯆꯥꯅꯤꯡꯉꯥꯏ ꯍꯥꯞꯄꯤꯔꯗꯤ ꯃꯣꯏꯁꯨ ꯑꯗꯨ ꯐꯖꯅ ꯆꯥꯏꯌꯦ ꯑꯗꯨꯒ ꯌꯥꯝꯕꯗꯨꯁꯨ ꯌꯦꯡꯕꯁꯨ ꯌꯥꯝ ꯅꯨꯡꯉꯥꯏꯌꯦ ꯑꯗꯨꯒ ꯑꯗꯨꯒꯤ ꯀꯔꯤ ꯀꯔꯥ ꯑꯩꯈꯣꯏꯅ ꯆꯥꯅꯤꯡꯉꯥꯏ ꯍꯥꯞꯂꯒ ꯃꯣꯏ ꯂꯥꯛꯇ꯭ꯔꯗꯤ ꯑꯗꯨ ꯌꯥꯝ ꯐꯖꯅ ꯈꯪꯉꯦ ꯍꯥꯏꯗꯤ ꯎꯆꯦꯛꯈꯣꯏꯗꯤ ꯐꯖꯅ ꯈꯪꯉꯦ